ꯇꯨꯔꯤꯖꯝꯅ ꯂꯂꯣꯜꯏꯇꯤꯛꯀꯤ ꯊꯕꯛꯁꯤꯡ ꯆꯥꯎꯈꯠꯍꯟꯕꯗ ꯃꯇꯦꯡ ꯑꯗꯨꯝ ꯄꯥꯡꯏ ꯂꯝ ꯀꯣꯏꯕ ꯂꯥꯛꯄ ꯃꯇꯝꯗ ꯑꯩꯈꯣꯏꯒꯤ ꯃꯅꯤꯄꯨꯔꯗ ꯐꯪꯕ ꯄꯣꯠꯆꯩꯁꯤꯡꯗꯨ ꯇꯨꯔꯤꯁꯁꯤꯡꯗꯨꯅ ꯂꯩꯔꯒ ꯃꯈꯣꯏꯅ ꯑꯃꯨꯛ ꯄꯩꯁꯥꯗꯣ ꯄꯤꯔꯝꯃꯒ ꯑꯩꯈꯣꯏꯗꯁꯨ ꯄꯩꯁꯥ ꯐꯪꯍꯧꯕ ꯑꯩꯈꯣꯏ ꯄ꯭ꯔꯣꯐꯤꯠꯁꯨ ꯐꯪꯍꯧꯕ ꯑꯗꯒꯤ ꯃꯈꯣꯏꯅ ꯄꯨꯔꯛꯄ ꯄꯣꯠꯁꯤꯡꯁꯨ ꯌꯣꯟꯂꯝꯕ ꯇꯥꯔꯒꯗꯤ ꯑꯩꯈꯣꯏꯅ ꯃꯈꯣꯏꯒꯤ ꯄꯣꯠꯇꯨ ꯑꯗꯨꯝ ꯂꯩꯍꯧꯕ ꯃꯈꯣꯏꯒ ꯑꯩꯈꯣꯏꯒ ꯕꯤꯖꯤꯅꯦꯁ ꯇꯧꯃꯤꯟꯅꯕ ꯑꯗꯨꯒ ꯑꯩꯈꯣꯒꯤ ꯄꯣꯠ ꯃꯣꯏꯅ ꯂꯧꯈꯤꯕꯗꯨ ꯂꯩꯈꯤꯕꯁꯤꯡ ꯑꯗꯨ ꯃꯈꯣꯏꯒꯤ ꯂꯝꯗ ꯑꯃꯨꯛ ꯃꯈꯣꯏꯅ ꯁꯛ ꯈꯪꯍꯟꯕꯤꯕ ꯑꯗꯨꯒꯨꯝꯕ ꯃꯌꯥꯝꯗꯁꯨ ꯃꯇꯦꯡ ꯄꯥꯡꯏ